ꯑꯩꯅ ꯍꯟꯗꯛ ꯑꯦꯃꯥꯖꯣꯟꯗꯒꯤ ꯇꯤ ꯁꯥꯔꯠ ꯑꯃ ꯆꯦꯟꯖꯕꯅꯤ ꯇꯤ ꯁꯥꯔꯠꯇꯨ ꯂꯨꯄꯥ ꯆꯥꯝꯃꯒ ꯌꯥꯡꯈꯩ ꯂꯧꯈ꯭ꯔꯕꯅꯤ ꯑꯗꯨ ꯃꯃꯜꯕꯨꯗꯤ ꯌꯥꯝꯅ ꯍꯣꯡꯉꯤ ꯇꯧꯕꯇꯕꯨ ꯑꯩ ꯇꯤ ꯁꯥꯔꯠꯁꯦ ꯀ꯭ꯋꯥꯂꯤꯇꯤ ꯌꯥꯝꯅ ꯂꯩ ꯑꯗꯨꯒ ꯁꯥꯏꯖꯁꯨ ꯑꯩꯅ ꯑꯣꯔꯗꯔ ꯇꯧꯈꯤꯕ ꯁꯥꯏꯖꯇꯨꯒ ꯆꯞ ꯆꯥꯟꯅꯅ ꯁꯦꯠ ꯇꯧꯏ ꯑꯩꯅ ꯃꯃꯥꯡꯗ ꯇꯤ ꯁꯥꯔꯠ ꯑꯣꯗꯔ ꯇꯧꯈꯤꯕꯗꯨꯗꯤ ꯏꯁꯃꯣꯜ ꯁꯥꯏꯖꯇ ꯑꯣꯗꯔ ꯇꯧꯈꯤꯕꯅꯤ ꯑꯗꯨꯒ ꯂꯥꯛꯄꯗꯅ ꯌꯥꯝꯅ ꯆꯥꯎꯕ ꯁꯥꯏꯖꯇ ꯂꯥꯛꯈꯤ ꯑꯗꯨꯅ ꯍꯟꯗꯛꯀꯤꯁꯤꯗꯤ ꯌꯥꯝ ꯆꯞ ꯆꯥꯅ ꯑꯩꯉꯣꯟꯗ ꯑꯩꯉꯣꯟꯗ ꯗꯤꯂꯤꯕꯔꯤ ꯇꯧꯕꯁꯨ ꯅꯨꯃꯤꯠ ꯃꯉꯥꯅꯤ ꯆꯪꯒꯅꯤ ꯍꯥꯏꯕꯗꯨ ꯅꯨꯃꯤꯠ ꯃꯔꯤꯅꯤꯗ ꯂꯥꯛꯑꯦ ꯑꯗꯨꯅ ꯃꯌꯥꯝꯁꯨ ꯑꯣꯗꯔ ꯂꯩꯕ ꯂꯤꯠꯄ ꯅꯨꯡꯉꯥꯏꯕ ꯀ꯭ꯋꯥꯂꯤꯇꯤ ꯂꯩꯕ ꯐꯨꯔꯤꯠ ꯀꯨꯝꯕ ꯂꯤꯠꯅꯤꯡꯕ ꯇꯥꯔꯒꯗꯤ ꯑꯦꯃꯥꯖꯣꯟꯗꯒꯤ ꯆꯦꯟꯕꯤꯌꯨ ꯑꯩꯒꯤ ꯁꯥꯏꯗꯇꯒꯤ ꯔꯤꯀꯃꯦꯟ ꯇꯧꯔꯤ